ꯍꯜꯂꯣ ꯁꯤ ꯑꯜ ꯍꯌꯥꯠꯀꯤ ꯏꯁꯇꯥꯐ ꯑꯣꯏꯕꯤꯔꯕꯣ ꯑꯩꯅ ꯑꯣꯗꯔ ꯇꯧꯈꯤꯕ ꯑꯗꯨ ꯑꯣꯟꯅꯅ ꯂꯥꯛꯄꯅ ꯃꯔꯝ ꯑꯣꯏꯔꯒ ꯑꯩ ꯑꯣꯗꯔ ꯑꯗꯨ ꯍꯟꯈ꯭ꯔꯕꯅꯤ ꯑꯩꯅ ꯑꯣꯗꯔ ꯇꯧꯈꯤꯕꯗꯤ ꯆꯤꯀꯟ ꯕꯤꯔꯌꯥꯅꯤ ꯆꯤꯛꯀꯟ ꯕꯤꯔꯌꯥꯅꯤ ꯑꯃꯗꯤ ꯁꯃꯣꯁꯥꯅꯦ ꯑꯗꯣ ꯆꯤꯛꯀꯟ ꯕꯤꯔꯌꯥꯅꯤꯒꯤ ꯃꯍꯨꯠꯇ ꯂꯣꯂꯤꯄꯣꯞ ꯑꯣꯏꯅ ꯂꯥꯛꯑꯦ ꯑꯗꯨꯅ ꯆꯥꯟꯅꯗꯕ ꯌꯥꯎꯕꯅ ꯃꯔꯝ ꯑꯣꯏꯔꯒ ꯑꯣꯗꯔ ꯑꯗꯨ ꯍꯟꯈ꯭ꯔꯕꯅꯦ ꯑꯗꯣ ꯄꯨꯡꯈꯥꯏ ꯑꯃ ꯐꯥꯎꯕꯒꯤ ꯃꯅꯨꯡꯗ ꯆꯨꯝꯅ ꯑꯣꯗꯔ ꯑꯗꯨ ꯂꯥꯛꯍꯟꯕꯤꯔꯒꯗꯤ ꯅꯨꯡꯉꯥꯏꯖꯔꯒꯅꯤ ꯅꯠꯇ꯭ꯔꯒꯅ ꯑꯣꯗꯔ ꯑꯗꯨ ꯄꯤꯕ ꯉꯝꯂꯣꯏꯗꯕ ꯑꯣꯏꯔꯒꯅ ꯄꯩꯁꯥ ꯑꯣꯏꯅ ꯍꯟꯕꯤꯔꯛꯂꯒꯗꯤ ꯅꯨꯡꯉꯥꯏꯖꯒꯅꯤ